ꯑꯦꯋꯦꯌꯔꯅꯦꯁ ꯂꯩꯇꯕꯅꯤꯅꯦ ꯑꯩꯈꯣꯏ ꯃꯌꯥꯝ ꯑꯃꯒ ꯑꯃꯒ ꯀꯣꯚꯤꯠꯁꯤ ꯑꯩꯈꯣꯏ ꯑꯃꯒ ꯑꯃꯒ ꯂꯧꯅꯗꯅ ꯏꯁꯄ꯭ꯔꯦꯠ ꯇꯧꯊꯣꯛꯈ꯭ꯔꯦ ꯑꯩꯈꯣꯏꯒꯤ ꯍꯥꯏꯗꯤ ꯑꯩꯈꯣꯏꯒꯤ ꯄ꯭ꯔꯤꯊꯤꯕꯤꯁꯤꯗ ꯑꯩꯈꯣꯏꯒꯤ ꯀꯣꯚꯤꯠ ꯅꯥꯏꯟꯇꯤꯟ ꯀꯣꯚꯤꯠꯁꯤ ꯑꯩꯈꯣꯏꯒꯤ ꯏꯁꯄ꯭ꯔꯦꯠ ꯇꯧꯔꯛꯄꯗ ꯑꯩꯈꯣꯏꯒꯤ ꯃꯐꯝ ꯑꯩꯈꯣꯏꯒꯤ ꯂꯩꯔꯤꯕ ꯑꯩꯈꯣꯏꯒꯤ ꯃꯐꯝꯁꯤꯗꯁꯨ ꯑꯗꯨꯝ ꯂꯥꯛꯑꯦ ꯑꯗꯨꯅ ꯑꯋꯥꯕ ꯃꯌꯥꯝꯁꯤ ꯂꯣꯏꯅ ꯑꯩꯈꯣꯏꯅ ꯊꯦꯡꯅꯩ ꯊꯦꯡꯅꯈꯤꯕꯁꯤꯗ ꯑꯩꯈꯣꯏꯒꯤ ꯁꯤꯃꯤꯠꯂꯣꯟ ꯍꯥꯏꯒꯗ꯭ꯔꯥ ꯑꯩꯈꯣꯏꯒꯤ ꯂꯥꯏꯔꯤꯛ ꯂꯥꯏꯁꯨ ꯇꯝꯕ ꯑꯗꯨꯒ ꯑꯩꯈꯣꯏꯒꯤ ꯐꯥꯏꯅꯥꯟꯁꯤꯌꯦꯜ ꯑꯩꯈꯣꯏꯒꯤ ꯂꯣꯏꯅꯃꯛꯇ ꯑꯩꯈꯣꯏꯒꯤ ꯑꯀꯥꯏꯕ ꯄꯤꯈꯤ ꯀꯣꯚꯤꯠꯅ ꯂꯥꯛꯄꯗ ꯑꯗꯨ ꯀꯣꯚꯤꯠꯅ ꯃꯔꯝ ꯑꯣꯏꯔꯒ ꯑꯩꯈꯣꯏ ꯏꯃꯨꯡ ꯃꯅꯨꯡ ꯀꯌꯥ ꯑꯃꯁꯨꯡ ꯑꯍꯜ ꯂꯃꯟ ꯑꯩꯈꯣꯏ ꯁ꯭ꯀꯨꯜ ꯀꯣꯂꯦꯖ ꯄꯕ꯭ꯂꯤꯛ ꯁꯦꯛꯇꯔ ꯑꯩꯈꯣꯏꯒꯤ ꯃꯌꯥꯝꯁꯤ ꯑꯩꯈꯣꯏꯒꯤ ꯑꯣꯐꯤꯁ ꯑꯣꯏꯒꯦꯔꯥ ꯑꯃ ꯂꯣꯏꯅꯃꯛꯁꯤ ꯌꯥꯔꯤꯃꯈꯩ ꯂꯣꯏꯅ ꯃꯤ ꯄꯨꯟꯕ ꯌꯥꯗꯕꯗꯒꯤ ꯑꯩꯈꯣꯏ

ꯑꯗꯨꯝꯕ ꯑꯩꯈꯣꯏꯒꯤ ꯍꯤꯗꯥꯛ ꯚꯦꯛꯁꯤꯟ ꯄꯨꯊꯣꯔꯛꯄꯗꯒꯤ ꯑꯩꯈꯣꯏꯅ ꯗꯣꯛꯇꯔꯁꯤꯡꯅ ꯑꯩꯈꯣꯏꯒꯤ ꯂꯩꯔꯤꯕ ꯑꯩꯈꯣꯏꯒꯤ ꯒꯣꯔꯃꯦꯟ ꯑꯦꯖꯦꯟꯁꯤꯁꯤꯡꯅ ꯑꯩꯈꯣꯏꯗ ꯑꯦꯋꯦꯌꯔꯅꯦꯁ ꯄꯤꯔꯛꯄꯗꯒꯤ ꯑꯩꯈꯣꯏ ꯀꯣꯚꯤꯠ ꯍꯥꯏꯕꯁꯤ ꯑꯩꯈꯣꯏ ꯊꯦꯡꯅꯔꯦ ꯑꯗꯨꯕꯨ ꯀꯌꯥ ꯃꯤ ꯏꯃꯨꯡ ꯃꯅꯨꯡ ꯀꯌꯥ ꯑꯃꯗꯤ ꯑꯋꯥ ꯑꯅꯥ ꯇꯥꯗꯅ ꯂꯩꯈꯤꯗꯕ ꯃꯤ ꯂꯩꯈꯤꯗꯕ ꯑꯁꯣꯛꯄ ꯌꯥꯎꯗꯅ ꯑꯩꯈꯣꯏꯒꯤ ꯃꯇꯝ ꯃꯇꯝꯗꯨꯗ ꯑꯩꯈꯣꯏꯒꯤ ꯃꯦꯗꯤꯀꯦꯜꯒꯤ ꯔꯤꯄꯣꯔꯠꯛꯤ ꯃꯇꯨꯡ ꯏꯟꯅ ꯃꯣꯏ

ꯊꯤꯡꯖꯤꯜꯂꯦ ꯁ꯭ꯀꯨꯜ ꯀꯣꯂꯦꯖ ꯂꯝꯕꯤ ꯁꯣꯔꯣꯛ ꯂꯣꯏꯅ ꯗꯨꯀꯥꯟꯁꯨ ꯊꯤꯡꯖꯤꯜꯂꯦ ꯑꯩꯈꯣꯏꯒꯤ ꯕꯖꯥꯔꯁꯨ ꯆꯠꯄꯁꯨ ꯌꯥꯗ꯭ꯔꯦ ꯑꯗꯒꯤ ꯑꯩꯈꯣꯏ ꯃꯇꯝꯗꯨꯗ ꯑꯩꯈꯣꯏꯅ ꯈꯜꯂꯤꯁꯤ ꯑꯩꯈꯣꯏ ꯑꯃꯒ ꯑꯃꯒ ꯑꯩꯈꯣꯏ ꯀꯣꯚꯤꯠꯁꯤ ꯑꯩꯈꯣꯏꯅ ꯐꯅꯕꯇ ꯈꯟꯕꯗ ꯑꯩꯈꯣꯏꯅ ꯗꯣꯛꯇꯔꯁꯤꯡꯒꯤ ꯑꯦꯠꯚꯥꯏꯁ ꯂꯧꯋꯤ ꯑꯦꯋꯦꯌꯔꯅꯦꯁ ꯂꯥꯛꯏ ꯑꯗꯒꯤ ꯁꯨꯃꯥꯏꯅ ꯑꯩꯈꯣꯏꯒꯤ ꯀꯣꯚꯤꯠꯁꯤꯗꯒꯤ ꯉꯥꯛꯊꯣꯛꯀꯗꯕꯅꯤ ꯀꯣꯚꯤꯠꯁꯤ ꯑꯩꯈꯣꯏꯅ ꯅꯥꯔꯕ ꯃꯇꯨꯡꯗ ꯑꯩꯈꯣꯏ ꯁꯃꯥꯏꯅ ꯑꯩꯈꯣꯏꯒꯤ ꯂꯨ ꯅꯥꯟꯕ ꯍꯛꯆꯥꯡꯕꯨ ꯍꯦꯜꯗꯤ ꯑꯣꯏꯍꯟꯕ ꯑꯃꯒ ꯑꯃꯒ ꯂꯥꯏꯅꯥ ꯂꯥꯏꯆꯠ ꯂꯥꯛꯄ ꯃꯇꯝꯗ ꯁꯤꯒꯤ ꯃꯇꯥꯡꯁꯦ ꯑꯩꯈꯣꯏ ꯁꯨꯃꯥꯏꯅ ꯉꯥꯛꯊꯣꯛꯀꯗꯕꯅꯤ ꯍꯥꯏꯕꯁꯤ ꯑꯩꯈꯣꯏ ꯗꯣꯛꯇꯔꯁꯤꯡꯅ ꯑꯩꯈꯣꯏꯗ ꯄꯤꯕꯤꯔꯝꯃꯤ ꯑꯗꯨꯅ ꯏꯃꯨꯡ ꯃꯅꯨꯡꯗ ꯑꯩꯈꯣꯏꯒꯤ ꯂꯩꯈꯤꯗꯕꯁꯨ ꯌꯥꯎꯋꯤ ꯑꯩꯈꯣꯏꯒꯤ ꯑꯍꯜ ꯂꯃꯟꯁꯤꯡ ꯀꯣꯚꯤꯠꯅ ꯄꯤꯖꯤꯇꯤꯞ ꯑꯣꯏꯔꯒ ꯃꯣꯏ ꯑꯗꯨꯝ ꯂꯩꯈꯤꯗ꯭ꯔꯦ ꯂꯦꯠ ꯑꯣꯏꯈ꯭ꯔꯦ ꯁꯤꯈꯤꯕꯁꯤꯡ ꯑꯗꯨꯒ ꯏꯃꯨꯡ ꯃꯅꯨꯡ ꯍꯧꯖꯤꯛꯇꯤ ꯑꯩꯈꯣꯏꯅ ꯀꯣꯚꯤꯠꯁꯤ ꯌꯥꯔꯤꯝꯈꯣꯏ ꯑꯩꯈꯣꯏ ꯃꯌꯥꯝꯗ ꯑꯦꯋꯦꯌꯔꯅꯦꯁꯇꯣ ꯂꯩꯔꯕꯅꯤꯅ ꯈꯤꯇꯪꯗꯤ ꯐꯔꯦ ꯑꯩꯈꯣꯏ ꯀꯣꯚꯤꯠꯅ ꯀꯣꯚꯤꯠ ꯅꯥꯗ꯭ꯔꯦ ꯑꯩꯈꯣꯏ ꯍꯧꯖꯤꯛ ꯃꯌꯥꯝ ꯈꯔ ꯑꯃꯗꯤ ꯑꯗꯨꯝ ꯆꯦꯛꯁꯤꯟꯕ ꯑꯩꯈꯣꯏ ꯑꯦꯋꯦꯌꯔꯅꯦꯁ ꯂꯥꯛꯄꯗꯒꯤ ꯒꯣꯔꯃꯦꯟꯅ ꯃꯔꯝ ꯃꯔꯝ ꯄꯤꯔꯛꯄꯗꯒꯤ ꯃꯇꯝ ꯃꯇꯝꯒꯤ ꯚꯦꯛꯁꯤꯟ ꯀꯥꯞꯄꯨ ꯚꯦꯛꯁꯤꯟꯅꯦꯁꯟ ꯇꯧꯍꯜꯂꯦ ꯑꯩꯈꯣꯏꯗ ꯑꯗꯨ ꯚꯦꯛꯁꯤꯟ ꯂꯣꯏꯔ ꯃꯇꯨꯡꯗ ꯑꯩꯈꯣꯏꯅꯁꯨ ꯁꯨꯃꯥꯏꯅ ꯍꯥꯏꯗꯤ ꯐꯤꯕꯔ ꯇꯧꯔꯛꯄ ꯃꯇꯝꯗ ꯂꯣꯛ ꯈꯨꯕ ꯃꯇꯝꯗ ꯑꯩꯈꯣꯏ ꯌꯥꯔꯤꯃꯈꯩ ꯏꯁꯥ ꯏꯁꯥꯗ ꯍꯥꯟꯅ ꯄ꯭ꯔꯤꯀꯣꯏꯁꯟ ꯂꯧꯕꯤꯌꯨ ꯁꯨꯃꯥꯏꯅ ꯃꯤꯉꯣꯟꯗ ꯁꯟꯗꯣꯛꯇꯅꯤꯉꯥꯏ ꯑꯩꯈꯣꯏ ꯁꯤꯒꯤ ꯁꯨꯃꯥꯏꯅ ꯇꯧꯕꯤꯌꯨ ꯅꯣꯝꯁ ꯃꯌꯥꯝꯗꯣ ꯃꯣꯏꯅ ꯑꯩꯈꯣꯏꯗ ꯑꯦꯋꯦꯌꯔꯅꯦꯁ ꯇꯧꯕꯤꯈ꯭ꯔꯦ ꯑꯗꯣ ꯍꯧꯖꯤꯛꯇꯤ ꯀꯣꯚꯤꯠ ꯁꯤ ꯂꯩꯇ꯭ꯔꯕꯅꯤꯅ ꯑꯩꯈꯣꯏ ꯂꯩꯗꯤ ꯂꯩ ꯑꯗꯨꯕꯨ ꯑꯩꯈꯣꯏꯅ